ꯑꯩꯅ ꯆꯠꯆꯈꯤꯕ ꯍꯥꯏꯀꯤꯡꯗ ꯊꯣꯛꯈꯤꯕ ꯈ꯭ꯋꯥꯏꯗꯒꯤ ꯊꯥꯖꯗꯕ ꯍꯥꯏꯔꯒꯗꯤ ꯑꯩꯈꯣꯏꯅ ꯀꯥꯔꯤꯕ ꯆꯤꯡꯗꯣ ꯑꯗꯨꯛꯀꯤ ꯃꯇꯤꯛ ꯋꯥꯡꯉꯤ ꯑꯗꯨꯛꯀꯤ ꯃꯇꯤꯛ ꯋꯥꯏ ꯑꯗꯨꯕꯨ ꯆꯤꯡ ꯑꯗꯨꯗ ꯀꯥꯔꯝꯃꯤꯕ ꯀꯥꯔꯤꯕ ꯀꯥꯕ ꯂꯥꯛꯄ ꯃꯌꯥꯝꯒꯤ ꯃꯔꯛꯇ ꯑꯩꯈꯣꯏꯒꯤ ꯆꯍꯤ ꯌꯥꯝꯅ ꯌꯥꯝꯃꯕ ꯌꯥꯎꯔꯝꯕꯗꯣ ꯑꯗꯣ ꯃꯈꯣꯏꯅꯁꯨ ꯌꯥꯝꯅ ꯋꯥꯅ ꯅꯠꯇꯕ ꯌꯥꯝ ꯂꯥꯏꯅ ꯀꯥꯕ ꯍꯥꯏ ꯇꯥꯔꯦ ꯑꯩꯈꯣꯏꯐꯧꯅ ꯑꯁꯨꯛ ꯌꯥꯝ ꯋꯥꯅ ꯀꯥꯔꯒꯗꯤ ꯀꯃꯥꯏꯅ ꯇꯧꯅꯤ ꯀꯥꯏꯅ ꯈꯟꯖꯔꯨꯔꯒ ꯃꯣꯏꯅ ꯌꯥꯝ ꯂꯥꯏꯅ ꯀꯥꯔꯝꯕꯗꯣ ꯑꯗꯣ ꯑꯩꯉꯣꯟꯗ ꯌꯥꯝꯅ ꯍꯥꯏꯗꯤ ꯊꯥꯖꯗꯕ ꯊꯧꯗꯣꯛ ꯑꯃ ꯑꯣꯏꯅ ꯊꯣꯛ ꯈꯤ ꯑꯗꯨꯒ ꯃꯐꯝ ꯑꯗꯨꯗ ꯑꯩꯈꯣꯏꯅ ꯑꯗꯨꯝ ꯄꯤꯛꯆꯔ ꯃꯌꯥꯝ ꯐꯣꯇꯣ ꯃꯌꯥꯝ ꯅꯝꯃꯦ ꯑꯗꯨꯒ ꯑꯩꯅ ꯑꯗꯨꯝ ꯁꯣꯁꯦꯜ ꯃꯦꯗ꯭ꯌꯥꯗ ꯑꯩꯒꯤ ꯑꯦꯀꯥꯎꯟꯗꯒꯤ ꯑꯗꯨꯝ ꯍꯥꯒꯠꯆꯈꯤ ꯉꯁꯤꯁꯨ ꯑꯗꯨꯝ ꯐꯣꯇꯣꯁꯤꯡꯗꯣ ꯎꯕꯗ ꯃꯐꯝꯗꯨꯒꯤ ꯐꯖꯕꯗꯣ ꯑꯗꯨꯝ ꯅꯧꯍꯧꯅ ꯑꯗꯨꯝ ꯅꯤꯡꯁꯤꯡꯍꯜꯂꯤ